ꯍꯜꯂꯣ ꯑꯣ ꯍꯣꯏ ꯇꯥꯏꯌꯦ ꯇꯥꯏꯌꯦ ꯅꯨꯡꯉꯥꯏꯔꯤꯕꯣ ꯀꯔꯤ ꯇꯧꯔꯤꯕ꯭ꯔꯣ ꯍꯧꯖꯤꯛ ꯀꯥꯟ ꯑꯣ ꯑꯗꯨꯗꯤ ꯍꯧꯖꯤꯛ ꯑꯣ ꯑꯗꯨꯗꯤ ꯍꯧꯖꯤꯛꯀꯤ ꯍꯌꯦꯡ ꯍꯪꯆꯤꯠꯀꯤ ꯁꯇꯔꯗꯦꯁꯤꯗ ꯀꯣꯏꯕ ꯆꯠꯁꯤꯔꯣ ꯍꯤꯌꯥꯏ ꯁꯔ꯭ꯁꯀꯤꯠꯇ ꯅꯣꯏ ꯁꯪꯒꯦꯔꯣ ꯑꯉꯥꯡꯁꯤꯡ ꯁꯨꯇꯤ ꯑꯗꯨ ꯅꯨꯃꯤꯠꯇꯤ ꯑꯉꯥꯡꯁꯤꯡꯁꯨ ꯁꯨꯇꯤ ꯊꯥꯕꯅꯤꯅꯀꯣ ꯍꯣꯏ ꯑꯗꯨꯗ ꯑꯗꯨꯝ ꯑꯗꯨ ꯑꯣ ꯍꯤꯌꯥꯏ ꯍꯤꯌꯥꯏ ꯁꯔ꯭ꯁꯀꯤꯠ ꯍꯥꯏꯔꯒ ꯀꯣ ꯑꯉꯥꯡꯁꯤꯡꯒꯤ ꯑꯗꯨꯝ ꯀꯃꯥꯏ ꯍꯥꯏꯁꯤꯔ ꯑꯗꯨꯝ ꯁꯥꯟꯅꯄꯣꯠꯁꯨ ꯃꯌꯥꯝ ꯂꯩꯌꯦ ꯁꯥꯟꯅꯍꯟꯕ ꯑꯗꯨꯒꯤ ꯃꯣꯏ ꯏꯆꯥꯁꯤꯡꯁꯨ ꯄꯨꯊꯣꯛꯇꯕ ꯀꯨꯏꯔꯕꯒꯤ ꯀꯣ ꯍꯤꯌꯥꯏꯔꯣꯝꯗ ꯍꯤꯌꯥꯏꯗ ꯑꯗꯨꯗ ꯆꯠꯁꯦ ꯏꯆꯥꯁꯤꯡ ꯄꯨꯔꯒ ꯑꯩꯁꯨ ꯆꯠꯇ꯭ꯔꯤ ꯑꯍꯥꯟꯕ ꯑꯣꯏꯒꯗꯧꯕꯅꯦ ꯑꯩꯒꯤ ꯅꯨꯄꯥꯅ ꯌꯥꯝ ꯅꯨꯡꯉꯥꯏꯌꯦ ꯍꯥꯏꯕꯀꯣ ꯃꯐꯝꯗꯣ ꯑꯉꯥꯡꯁꯤꯡ ꯁꯥꯟꯅꯕꯗ ꯌꯥꯝ ꯑꯦꯟꯖꯣꯏ ꯇꯧꯒꯅꯤ ꯍꯥꯏꯕꯒꯤ ꯀꯣ ꯀꯥꯔꯒꯨꯝꯕꯁꯨ ꯀꯥꯔ ꯔꯦꯁ ꯀꯨꯝꯕ ꯕꯥꯏꯛ ꯀꯨꯝꯕ ꯏꯆꯥ ꯅꯨꯄꯥ ꯈꯣꯏꯅ ꯄꯥꯝꯒꯗꯧꯕꯀꯣ ꯅꯪꯒꯤ ꯅꯆꯥ ꯅꯨꯄꯥ ꯈꯣꯏꯅ ꯑꯗꯨꯒꯨꯝꯕ ꯃꯐꯝ ꯑꯣꯏꯕ ꯑꯗꯨꯒꯤ ꯑꯩꯅ ꯑꯦ ꯅꯪꯁꯨ ꯊꯣꯛꯇꯕ ꯀꯨꯏꯔꯅꯤ ꯏꯆꯥꯁꯤꯡ ꯄꯨꯁꯦ ꯍꯥꯏꯔꯒ ꯑꯩꯅ ꯑꯩꯒꯤ ꯅꯨꯄꯥꯅ ꯃꯐꯝ ꯅꯨꯡꯉꯥꯏꯕ ꯑꯃ ꯂꯩꯌꯦ ꯅꯪꯒꯤ ꯐ꯭ꯔꯦꯟ ꯍꯦꯂꯤꯔꯣꯁꯇꯣ ꯍꯪꯉꯣ ꯃꯥꯒꯤ ꯑꯉꯥꯡꯁꯤꯡꯒ ꯃꯥꯒꯤ ꯅꯨꯄꯥꯁꯤꯡꯒ ꯑꯩꯈꯣꯏ ꯄꯤꯛꯅꯤꯡ ꯆꯠꯄ ꯑꯣꯏꯅ ꯆꯠꯁꯦꯅꯀꯣ ꯑꯗꯣ ꯑꯗꯨꯗꯤ ꯄ꯭ꯂꯥꯟ ꯇꯧꯋꯣ ꯇꯤꯐꯤꯟꯒꯨꯝꯕ ꯈꯔ ꯑꯉꯥꯡꯁꯤꯡꯒꯤ ꯁ꯭ꯅꯦꯛꯁꯀꯨꯝꯕ ꯌꯨꯝꯗꯒꯤ ꯊꯣꯡꯉꯒ ꯀꯣ ꯑꯉꯥꯡꯁꯤꯡꯗꯣ ꯈꯔ ꯀꯣꯏꯕ ꯄꯨꯊꯣꯛꯁꯦ ꯎꯃ ꯎꯝ ꯎꯝ ꯎꯝ ꯎꯝ ꯑꯗꯨꯅꯦ ꯅꯪꯒꯤ ꯅꯨꯄꯥ ꯂꯥꯛꯑꯗꯤ ꯍꯣꯔꯦꯟꯗꯣ ꯑꯣ ꯀꯣꯜ ꯇꯧꯔꯛꯑꯣ ꯑꯃꯨꯛꯀ ꯐꯥꯎꯅꯁꯦ ꯀꯔꯤ ꯀꯔꯤ ꯄꯨꯡ ꯀꯌꯥꯗ ꯆꯠꯁꯤꯔ ꯍꯥꯏꯕꯗꯣ ꯑꯣ ꯑꯗꯨꯅꯦ ꯏꯆꯥ ꯈꯣꯏꯁꯨ ꯄꯨꯊꯣꯛꯇꯕ ꯀꯨꯏꯔꯕꯒꯤꯀꯣ ꯎꯝ ꯍꯣꯏ ꯍꯣꯏ ꯑꯗꯨꯗꯤ ꯍꯣꯔꯦꯟ ꯑꯃꯨꯛ ꯐꯥꯎꯅꯁꯤꯀꯣ ꯑꯩ ꯀꯣꯜ ꯕꯦꯛ ꯇꯧꯔꯛꯀꯦ ꯍꯣꯔꯦꯟꯗꯣ ꯆꯥꯛ ꯊꯣꯡꯕ ꯂꯣꯏꯔꯒ ꯎꯝ ꯍꯣꯏ ꯍꯣꯏ ꯊꯝꯃꯒꯦꯀꯣ ꯑꯗꯨꯗꯤ ꯍꯣꯏ ꯍꯣꯏ ꯃꯪ ꯐꯔꯣ ꯃꯪ ꯐꯔꯣ